ꯈ ꯑꯩꯅ ꯂꯩꯔꯤꯕ ꯃꯐꯝ ꯁꯤꯗꯒꯤ ꯑꯩꯈꯣꯏꯒꯤ ꯑꯔꯕꯟ ꯇꯥꯎꯟꯗ ꯂꯩꯔꯤꯕ ꯍꯦꯜꯠ ꯀꯦꯔꯒ ꯈꯦꯠꯅꯕ ꯍꯥꯏꯔꯒꯗꯤ ꯑꯕꯟꯗꯗꯤ ꯑꯈꯣꯏꯒꯤ ꯃꯦꯗꯤꯀꯦꯜ ꯁꯤꯂꯤꯇꯤ ꯑꯆꯧ ꯑꯆꯧꯕꯖꯦ ꯌꯥꯝꯅ ꯂꯩ ꯑꯅꯛ ꯑꯅꯛꯄ ꯑꯩꯈꯣꯏꯒꯤ ꯋꯥꯟ ꯀꯤꯂꯣꯃꯤꯇꯔ ꯇꯨ ꯀꯤꯂꯣꯃꯤꯇꯔꯒꯤ ꯔꯦꯗ꯭ꯌꯁꯀꯤ ꯃꯅꯨꯡꯗ ꯑꯗꯣ ꯑꯩꯈꯣꯏꯒꯤ ꯑꯣꯏꯅꯗꯤ ꯄ꯭ꯔꯥꯏꯃꯥꯔꯤ ꯍꯦꯜꯠ ꯁꯦꯟꯇꯔ ꯁꯤꯒꯨꯝꯕ ꯈꯔꯖꯤꯅ ꯑꯩꯈꯣꯏꯒꯤ ꯃꯔꯨꯑꯣꯏꯅ ꯁꯤꯖꯤꯟꯅꯩ ꯁꯤꯗ ꯌꯥꯗ ꯌꯥꯔꯛꯇ꯭ꯔꯀꯥꯟꯗ ꯑꯩꯈꯣꯏꯅ ꯏꯝꯐꯥꯜ ꯇꯥꯟꯅ ꯅꯠꯇ꯭ꯔꯒ ꯑꯆꯧꯕ ꯑꯩꯈꯣꯏꯒꯤ ꯇꯥꯎꯟ ꯇꯥꯟꯅ ꯆꯠꯇꯨꯅ ꯌꯦꯡꯕ ꯅꯠꯇꯅ ꯑꯇꯣꯞꯄ ꯄꯥꯝꯕꯩ ꯂꯩꯇꯦ